ꯀꯨꯝꯍꯩ ꯌꯦꯡꯕ ꯂꯥꯛꯄ ꯃꯤ ꯃꯌꯥꯝꯒꯤ ꯑꯃꯒꯤ ꯄꯨꯛꯅꯤꯡ ꯆꯤꯡꯁꯤꯜꯂꯤꯕ ꯃꯅꯤꯄꯨꯔꯗ ꯄꯥꯡꯊꯣꯛꯄ ꯃꯔꯨꯑꯣꯏꯕ ꯏꯁꯩ ꯅꯣꯡꯃꯥꯏ ꯑꯃꯁꯨꯡ ꯖꯒꯣꯏꯒꯤ ꯀꯨꯝꯍꯩꯁꯤꯡ ꯅꯠꯇ꯭ꯔꯒ ꯊꯧꯔꯝꯁꯤꯡ ꯑꯁꯤ ꯑꯁꯤꯗꯤ ꯂꯥꯏ ꯍꯔꯥꯎꯕꯗ ꯑꯩꯈꯣꯏꯒꯤ ꯏꯁꯩ ꯏꯁꯩ ꯑꯩꯈꯣꯏꯒꯤ ꯃꯅꯤꯄꯨꯔꯒꯤ ꯂꯥꯏꯅꯤꯡꯒꯤ ꯑꯣꯏꯕ ꯏꯁꯩ ꯁꯤꯒꯨꯝꯕ ꯃꯤꯌꯥꯝꯁꯤꯡ ꯃꯤꯇꯣꯞꯁꯤꯡꯅꯒ ꯌꯦꯡꯕ ꯂꯥꯛꯄꯗ ꯑꯗꯨꯛꯀꯤ ꯃꯇꯤꯛ ꯐꯖꯕ ꯑꯗꯨꯛꯀꯤ ꯃꯇꯤꯛ ꯐꯖꯕ ꯌꯦꯡꯕꯗ ꯅꯨꯡꯉꯥꯏꯕ ꯇꯥꯕꯗ ꯅꯨꯡꯉꯥꯏꯕ ꯏꯁꯩ ꯑꯗꯒꯤ ꯁꯉꯥꯏ ꯐꯦꯁꯇꯤꯚꯦꯜꯗ ꯑꯩꯈꯣꯏꯒꯤ ꯑꯩꯈꯣꯏꯒꯤ ꯅꯥꯠꯀꯤ ꯑꯣꯏꯕ ꯇ꯭ꯔꯦꯗꯤꯁꯅꯦꯜ ꯁꯣꯡ ꯑꯣꯔ

ꯐꯖꯔꯕ ꯃꯌꯥꯝ ꯑꯃꯁꯨ ꯎꯠꯂꯦ ꯃꯁꯤꯗ ꯂꯥꯛꯄꯤꯔꯤꯕ ꯃꯤ ꯃꯤꯇꯣꯞꯁꯤꯡꯕꯨ ꯑꯣꯏꯔꯁꯨ ꯃꯄꯥꯟꯗꯒꯤ ꯂꯥꯛꯄ ꯃꯤꯁꯤꯡꯅꯁꯨ ꯌꯦꯡꯕꯗ ꯅꯨꯡꯉꯥꯏꯕ ꯇꯥꯕꯗ ꯑꯗꯨꯛꯀꯤ ꯃꯇꯤꯛ ꯐꯖꯕ ꯇꯝꯖꯅꯤꯡꯉꯥꯏ ꯑꯣꯏꯕ ꯑꯗꯨꯛꯀꯤ ꯃꯇꯤꯛ ꯐꯖꯕ ꯃꯑꯣꯡꯁꯤꯡ ꯑꯗꯨꯛꯀꯤ ꯃꯇꯤꯛ ꯎꯠꯂꯦ